ꯍꯜꯂꯣ ꯐꯣꯟ ꯇꯧꯕꯤꯔꯛꯑꯝꯃꯤꯁꯤ ꯍꯥꯏꯐꯦꯠ ꯍꯥꯏꯕꯤꯌꯣ ꯀꯔꯤ ꯀꯔꯤ ꯍꯥꯏꯒꯗꯃꯣ ꯑ

ꯍꯣꯏ ꯌꯥꯅꯤ ꯑꯩꯈꯣꯏ ꯁꯉꯥꯏ ꯐꯦꯇꯤꯚꯜꯁꯦ ꯑꯇꯣꯞꯄ ꯃꯐꯝꯗꯒꯤ ꯁꯤꯗ ꯂꯥꯛꯑꯒ ꯌꯦꯡꯕ ꯑꯌꯥꯝꯕ ꯑꯗꯨꯝ ꯌꯦꯡꯅꯩ ꯑꯗꯣ ꯁꯉꯥꯏ ꯐꯦꯁꯇꯤꯚꯦꯜꯁꯤꯒꯤ ꯃꯔꯝꯗ ꯑꯁꯣꯝ ꯈꯪꯕꯤꯔꯝꯈꯤꯔꯣꯏ ꯀꯣ ꯑꯣ ꯑꯩꯈꯣꯏ ꯁꯉꯥꯏ ꯐꯦꯁꯇꯤꯚꯦꯜꯁꯤ ꯆꯍꯤ ꯑꯃ ꯆꯍꯤ ꯑꯃꯒꯤ ꯃꯅꯨꯡꯗ ꯑꯃꯨꯛ ꯑꯗꯨꯝ ꯄꯥꯡꯊꯣꯛꯏ ꯑꯗꯣ ꯁꯉꯥꯏ ꯐꯦꯁꯇꯤꯚꯦꯜꯁꯤꯗ ꯊꯥꯏꯅꯒꯤ ꯄꯨꯋꯥꯔꯤꯒꯤ ꯑꯣꯏꯕ ꯀꯩꯅꯣ ꯃꯌꯥꯝ ꯑꯃ ꯑꯩꯈꯣꯏꯒꯤ ꯁꯉꯥꯏꯒꯤ ꯑꯣꯏꯕ ꯃꯥꯒꯤ ꯀꯩꯅꯣ ꯊꯧꯔꯝ ꯑꯃ ꯑꯣꯏꯅ ꯄꯥꯡꯊꯣꯛꯄꯁꯤꯗ ꯑꯩꯈꯣꯏꯒꯤ ꯑꯥꯔꯇꯤꯁꯁꯤꯡ ꯀꯔꯤ ꯀꯔꯤ ꯃꯌꯥꯝ ꯑꯃ ꯂꯦꯡꯕꯤꯔꯛꯇꯨꯅ ꯁꯤꯒꯤ ꯁꯉꯥꯏꯒꯤ ꯐꯪꯁꯟ ꯑꯣꯏꯅ ꯑꯗꯨꯝ ꯄꯥꯡꯊꯣꯛꯆꯩ ꯍꯥꯏꯗꯤ ꯁꯤꯗ ꯑꯗꯨꯝ ꯂꯥꯛꯄ ꯃꯇꯝꯗꯁꯨ ꯑꯇꯩ ꯑꯇꯩ ꯑꯩꯈꯣꯏꯒꯤ ꯚꯤꯖꯤꯇꯔ ꯊꯨꯡꯉꯔꯤꯕ ꯃꯤꯁꯤꯡꯗꯨꯒꯤ ꯑꯣꯏꯅꯁꯨ ꯑꯩꯈꯣꯏꯅ ꯋꯦꯜꯀꯝ ꯑꯗꯨꯝ ꯇꯧꯖꯩ ꯑꯗꯣ ꯆꯥꯅ ꯊꯛꯅꯕ ꯑꯇꯩ ꯑꯇꯩ ꯄꯣꯠꯂꯝꯁꯤꯡ ꯂꯣꯏꯅ ꯐꯪꯅꯤ ꯑꯁꯤꯗ ꯑꯗꯨꯙꯒꯤ ꯁ꯭ꯄꯣꯔꯠꯁꯀꯤ ꯑꯏꯇꯦꯝꯁꯨ ꯑꯗꯨꯝ ꯂꯩ ꯑꯗꯣ ꯁꯤꯒꯨꯝꯕ ꯃꯌꯥꯝ ꯑꯃ ꯑꯗꯨꯝ ꯑꯩꯈꯣꯏ ꯃꯐꯝꯁꯤꯗ ꯑꯗꯨꯝ ꯌꯦꯡꯕꯗ ꯑꯗꯨꯝ ꯄꯨꯛꯅꯤꯡ ꯍꯨꯟꯅ ꯐꯖꯕ ꯃꯑꯣꯡꯗ ꯑꯗꯨꯝ ꯀꯩꯅꯣ ꯇꯧꯏ ꯑꯗꯣ ꯁꯣꯝꯁꯨ ꯑꯗꯨꯝ ꯂꯥꯛꯑꯒ ꯌꯦꯡꯕꯤꯕ ꯌꯥꯒꯅꯤ ꯑꯗꯣ ꯁꯣꯝꯁꯦ ꯍꯧꯖꯤꯛ ꯑꯦꯌꯥꯔꯄꯣꯔꯠꯇ ꯂꯩꯕꯤꯒꯗ꯭ꯔ ꯅꯠꯇꯔꯒ ꯂꯥꯛꯇꯣꯏꯔꯥ ꯏꯁꯥꯅ ꯑꯗꯨꯝ ꯅꯠꯇꯦ ꯑꯩ ꯀꯩꯅꯣꯝ ꯍꯥꯏꯖꯒꯦ ꯁꯣꯝ ꯁꯣꯝꯅ ꯂꯥꯛꯄꯗ ꯈꯨꯗꯣꯡ ꯆꯥꯔꯣꯏꯗꯕ ꯑꯣꯏꯔꯇꯔꯥꯒꯗꯤ ꯑꯩꯈꯣꯏꯁꯤꯗ ꯁꯣꯝꯕꯨ ꯂꯧꯕ ꯂꯥꯛꯅꯕꯒꯤꯗꯃꯛꯇ ꯑꯩꯈꯣꯏ ꯑꯗꯨꯝ ꯀꯩꯅꯣ ꯇꯧꯕꯒꯤ ꯐꯦꯁꯤꯂꯤꯇꯤ ꯂꯩꯖꯩ ꯑꯗꯣ ꯂꯧꯕ ꯂꯥꯛꯄꯤꯌꯣ ꯍꯥꯏꯔꯁꯨ ꯑꯗꯨꯝ ꯑꯩꯈꯣꯏ ꯊꯔꯛꯆꯒꯦ ꯂꯥꯛꯆꯒꯦ ꯑꯗꯣ ꯑꯩꯈꯣꯏꯒꯤ ꯂꯧꯕ ꯂꯥꯛꯄꯒꯤ ꯆꯥꯔꯖꯇꯤ ꯑꯗꯨꯝ ꯂꯧꯖꯩꯀꯣ ꯑꯗꯨꯒ ꯁꯣꯝꯅ ꯂꯥꯛꯀꯅꯤ ꯍꯥꯏꯔꯒꯗꯤ ꯑꯩ ꯑꯗꯨꯝ ꯃꯤ ꯊꯥꯖꯔꯛꯀꯦ ꯑꯣ ꯑꯗꯨꯗꯤ ꯑꯩ ꯃꯤ ꯑꯗꯨꯝ ꯊꯥꯖꯔꯛꯀꯦ ꯑꯗꯣ ꯁꯣꯝꯅ ꯂꯦꯡꯕꯤꯔꯛꯄ ꯃꯇꯝꯗꯁꯨ ꯑꯗꯨꯝ ꯑꯩꯈꯣꯏꯒꯤ ꯂꯩꯔꯤꯕ ꯁꯉꯥꯏ ꯐꯦꯁꯇꯤꯚꯦꯜꯒꯤ ꯄꯥꯡꯊꯣꯛꯏꯕ ꯊꯧꯔꯝꯁꯤꯗꯁꯨ ꯑꯗꯨꯝ ꯌꯧꯔꯛꯄꯒ ꯈꯪꯒꯅꯤ ꯍꯥꯏꯗꯤ ꯁꯉꯥꯏꯒꯤ ꯃꯒꯨꯟꯁꯤ ꯀꯔꯤꯅꯣ ꯅꯠꯇꯔꯒ ꯑꯩꯈꯣꯏ ꯁꯤꯗ ꯑꯇꯣꯞꯄ ꯚꯤꯖꯤꯇꯔꯁꯤꯡꯅ ꯊꯨꯡꯉꯕ ꯀꯥꯟꯗ ꯉꯁꯥꯏꯒꯤ ꯁꯉꯥꯏꯒꯤ ꯐꯖꯕ ꯃꯥꯒꯤ ꯊꯧꯔꯝ ꯑꯃ ꯄꯥꯡꯊꯣꯛꯄꯁꯤꯗ ꯚꯤꯖꯤꯇꯔꯁꯤꯡꯒꯤ ꯄꯨꯛꯅꯤꯡ ꯍꯨꯅ ꯐꯖꯕꯒꯤ ꯑꯏꯇꯦꯝ ꯃꯌꯥꯝ ꯑꯃ ꯎꯕꯁꯤꯗ ꯑꯗꯨꯝ ꯁꯣꯝꯁꯨ ꯑꯗꯨꯝ ꯄꯨꯛꯅꯤꯡ ꯑꯗꯨꯝ ꯀꯩꯅꯣ ꯇꯧꯖꯒꯅꯤ ꯍꯥꯕ ꯑꯩ ꯈꯪꯖꯩ ꯑꯗꯣ ꯌꯥꯔꯒꯗꯤ ꯑꯩꯈꯣꯏ ꯑꯗꯨꯝ ꯃꯤ ꯊꯥꯖꯔꯛꯑꯒꯦ ꯑꯗꯨꯒ

ꯁꯣꯝꯁꯨ ꯁꯔꯨꯛ ꯌꯥꯕꯤꯌꯣ ꯍꯥꯏꯖꯔꯤ ꯑꯣ ꯐꯔꯦ ꯐꯔꯦ ꯑꯩ ꯊꯝꯖꯔꯒꯦ ꯑꯗꯨꯗꯤ